ꯑꯩꯅ ꯌꯨꯝꯗ ꯍꯩꯀꯣꯜ ꯑꯃ ꯁꯦꯝꯒꯠꯄ ꯃꯇꯝꯗ ꯍꯥꯏꯕ ꯑꯗꯨꯝ ꯏꯁꯥꯒꯤ ꯑꯃ ꯂꯩꯖꯕ ꯍꯥꯏꯁꯤꯅꯗꯤ ꯑꯗꯨꯝ ꯈꯔ ꯀꯩꯅꯣ ꯇꯧꯖꯩ ꯑꯗꯨꯗꯨꯅ ꯏꯁꯥꯅ ꯁꯦꯝꯒꯠꯆꯕ ꯃꯇꯝꯗ ꯌꯥꯝꯅꯗꯤ ꯆꯪꯕ ꯌꯥꯝ ꯍꯦꯟꯅ ꯆꯪꯕꯁꯨ ꯅꯠꯇꯦ ꯌꯥꯝ ꯇꯥꯅ ꯆꯪꯕꯁꯨ ꯅꯠꯇꯦ ꯍꯥꯏꯕꯗꯤ ꯃꯌꯥꯏ ꯑꯣꯏꯔꯞꯅ ꯑꯗꯨꯝ ꯆꯪꯉꯦ ꯍꯥꯏꯇꯥꯔꯦ ꯑꯗꯨꯗꯨꯅ ꯏꯁꯥꯒꯤ ꯂꯩꯕ ꯍꯥꯏꯁꯤꯅꯗꯤ ꯑꯗꯨꯝ ꯈꯔꯗꯤ ꯑꯗꯨꯝ ꯍꯣꯠꯅꯕꯗ ꯑꯗꯨꯝ ꯃꯇꯝ ꯃꯇꯝꯗꯨꯒꯤ ꯆꯪꯕ ꯄꯣꯠꯆꯪ ꯈꯔꯗꯤ ꯑꯗꯨꯝ ꯆꯪꯉꯦ ꯍꯥꯏꯇꯥꯔꯦꯅꯦ ꯌꯥꯝ ꯀꯥꯍꯦꯟꯅ ꯆꯪꯕꯁꯨ ꯅꯠꯇꯦ ꯑꯗꯨꯃꯛꯀꯤ ꯇꯥꯅ ꯆꯪꯕꯁꯨ ꯅꯠꯇꯦ ꯃꯌꯥꯏ ꯑꯣꯏꯔꯞꯅ ꯆꯪ